ꯇꯥꯃꯣ ꯑꯩꯅ ꯍꯟꯗꯛ ꯃꯤꯁꯣꯗ ꯀꯛꯈꯤꯕ ꯐꯨꯔꯤꯠ ꯑꯗꯨ ꯀꯦꯟꯁꯦꯟ ꯇꯧꯖꯔꯒꯦ ꯃꯔꯝꯗꯤ ꯑꯩꯒꯤ ꯍꯟꯗꯛꯁꯦ ꯄꯩꯁꯥ ꯅꯨꯡꯁꯥꯒꯤ ꯄ꯭ꯔꯣꯕ꯭ꯂꯦꯝ ꯈꯔ ꯂꯩꯕꯅ ꯃꯇꯨꯡꯗ ꯑꯃ ꯇ꯭ꯔꯥꯏ ꯇꯧꯖꯔꯛꯑꯒꯦ